ꯍꯦꯜꯂꯣ ꯑꯣꯖꯥ ꯑꯣꯖꯥ ꯑꯣꯖꯥ ꯀꯔꯅꯖꯤꯠ ꯅꯠꯇ꯭ꯔꯣ ꯑꯣ ꯍꯣ ꯍꯣ ꯑꯣ ꯉꯁꯤꯗꯤ ꯑꯣꯖꯥꯒ ꯋꯥꯔꯤ ꯁꯥꯟꯅꯔꯁꯤ ꯑꯩꯈꯣꯏ ꯀꯤꯠꯆꯟ ꯒꯥꯔꯗꯦꯟꯗ ꯀꯔꯤ ꯀꯔꯤ ꯄꯣꯠꯆꯩ ꯊꯥꯕꯒꯦ ꯍꯥꯏꯕꯗꯣ ꯑꯗꯨꯒꯤ ꯃꯇꯥꯡꯗ ꯑꯩꯒꯤꯗꯤ ꯀꯤꯠꯆꯟ ꯒꯥꯔꯗꯦꯟ ꯂꯩ ꯁꯥꯔꯒꯤꯗꯤ ꯂꯩꯕ ꯅꯠꯇ꯭ꯔꯣ

ꯃꯔꯣꯏ ꯐꯗꯤꯒꯣꯝ ꯍꯥꯏꯔꯤꯕꯁꯤꯡꯁꯦ ꯂꯣꯏꯅꯃꯛ ꯀꯩꯅꯣ ꯇꯧꯋꯦ ꯑꯩꯒꯤ ꯀꯤꯠꯆꯟ ꯒꯥꯔꯗꯦꯟꯗ ꯍꯣꯏ ꯁꯥꯔꯒꯤꯗꯗꯤ ꯀꯔꯤ ꯀꯔꯤ ꯍꯧꯔꯤꯒꯦ

ꯑꯣ ꯎꯝ

ꯅꯥꯛꯀꯨꯞꯄꯤ ꯑꯣ ꯍꯧꯋꯦ ꯍꯧꯋꯦ ꯁꯥꯔ ꯑꯩ ꯉꯁꯥꯏ ꯀꯥꯎꯗꯅ ꯍꯥꯏꯍꯧꯗ꯭ꯔꯦ ꯁꯥꯔꯗ ꯁꯥ ꯃꯔꯣꯏꯗꯣ ꯁꯥꯔꯅ ꯄꯥꯝꯃꯦ ꯍꯥꯏꯕꯅꯤꯅ ꯑꯩꯒꯤꯁꯨ ꯃꯔꯨ ꯂꯩꯌꯦꯕ ꯑꯔꯣꯛꯄ ꯑꯣ ꯑꯗꯨ ꯁꯥꯔꯒꯤ ꯈꯔ ꯑꯗꯨꯝ ꯄꯤꯖꯔꯛꯑꯒꯦ ꯑꯗꯣ ꯁꯥꯔꯗꯒꯤ ꯑꯩꯒꯤꯗ ꯍꯧꯗꯕꯗ ꯉꯁꯥꯏꯒꯤ ꯅꯄꯥꯛꯄꯤ ꯆꯥꯔꯥꯗꯨ ꯑꯗꯨ ꯁꯥꯔꯒꯤꯗꯒꯤ ꯈꯔ ꯄꯤꯕꯤꯔꯛꯑꯣ ꯑꯩꯒꯤꯗꯒꯤꯅ ꯁꯥ ꯃꯔꯣꯏꯒꯤ ꯃꯔꯨꯗꯨ ꯑꯣꯏꯅ ꯄꯤꯖꯔꯛꯑꯒꯦ ꯍꯣꯏ ꯍꯣꯏ ꯍꯣꯏ ꯑꯣ ꯑꯗꯨꯗꯤ ꯐꯔꯦ ꯐꯔꯦ ꯁꯥꯔ ꯍꯣꯏꯗ ꯑꯩ ꯀꯣꯏꯊꯣꯔꯛꯑꯒꯦ ꯁꯥꯔꯒꯤ ꯀꯤꯠꯆꯟ ꯒꯥꯔꯗꯦꯟꯗꯨꯗ ꯅꯪ ꯌꯨꯝꯗꯒꯤ ꯈꯤꯇꯪ ꯂꯥꯞꯅ ꯂꯩꯕꯅꯤꯅ ꯑꯗ ꯁꯥꯔꯒꯤꯗꯨꯗꯩ ꯈꯔ ꯀꯣꯏꯊꯣꯛ ꯑꯩ ꯀꯣꯏꯊꯣꯔꯛꯑꯒꯦ ꯑꯩꯅ ꯂꯥꯛꯄ ꯃꯇꯝꯗ ꯉꯁꯥꯏꯒꯤ ꯃꯔꯣꯏ ꯃꯔꯨꯗꯨ ꯌꯥꯎꯔꯛꯑꯒꯦ ꯍꯣꯏ ꯁꯥꯔꯗꯒꯤ ꯅꯄꯥꯛꯄꯤꯗꯨ ꯑꯣꯏꯅ ꯆꯥꯔꯥ ꯈꯔ ꯂꯧꯔꯒꯦ ꯍꯣ ꯑꯗꯨꯗꯤ ꯁꯥꯔ ꯍꯣꯔꯦꯟ ꯊꯦꯡꯅꯔꯖꯦ ꯑꯩ ꯑꯗꯨꯝ ꯂꯥꯛꯑꯒꯦ ꯍꯣꯏ ꯍꯣꯏ ꯊꯝꯕꯤꯔꯣ ꯊꯝꯕꯤꯔꯣ